ꯑꯩꯍꯥꯛꯅ ꯃꯤꯇꯤꯡ ꯌꯥꯎꯅꯕ ꯊꯥꯞꯅ ꯂꯩꯔꯒ ꯚꯤꯗꯤꯌꯣ ꯀꯟꯐ꯭ꯔꯦꯟꯁꯤꯡꯒꯤ ꯈꯨꯊꯥꯡꯗ ꯒꯨꯒꯜ ꯃꯤꯠꯇ ꯌꯥꯎꯈ꯭ꯔꯦ ꯑꯩꯅ ꯊꯦꯡꯅꯔꯛꯄꯗ ꯃꯁꯤꯗ ꯑꯩꯒꯤ ꯑꯄꯥꯝꯕ ꯍꯥꯏꯔꯒꯗꯤ ꯒꯨꯒꯜ ꯃꯤꯠꯀꯤ ꯊ꯭ꯔꯨꯗ ꯇꯧꯕꯁꯤꯅ ꯐꯦꯁ ꯇꯨ ꯐꯦꯁ ꯍꯥꯏꯗꯤ ꯑꯣꯗꯦꯟꯁꯤꯡ ꯂꯥꯛꯇꯕꯤꯗ ꯌꯥꯝ ꯂꯥꯏꯅ ꯃꯇꯝ ꯆꯠꯊꯣꯛ ꯆꯠꯁꯤꯅ ꯁꯦꯕꯤꯡ ꯑꯣꯏꯔꯒ ꯑꯃꯗꯤ ꯒꯥꯔꯤ ꯚꯔꯥ ꯁꯦꯕꯤꯡ ꯑꯣꯏꯔꯒ ꯑꯩꯁꯨ ꯆꯠꯀꯗꯧꯕꯒꯤ ꯃꯇꯝꯗꯨ ꯀꯥꯏꯊꯣꯛꯂ ꯃꯇꯨꯡ ꯀꯥꯏꯊꯣꯛꯂꯒ ꯑꯃꯗꯤ ꯂꯥꯛꯀꯗꯧꯔꯤꯕꯁꯤꯡ ꯑꯗꯨ ꯀꯥꯏꯊꯣꯛꯂꯒ ꯌꯥꯝꯅ ꯂꯥꯏꯅ ꯃꯤꯠꯇꯤꯡ ꯑꯣꯟꯂꯥꯏꯟꯒꯤ ꯒꯨꯒꯜ ꯃꯤꯠꯀꯤ ꯊ꯭ꯔꯨꯗ ꯇꯧꯈ꯭ꯔꯦ ꯑꯃꯗꯤ ꯑꯩꯅ ꯄꯥꯝꯗꯅ ꯍꯥꯏꯔꯒꯗꯤ ꯐꯦꯁ ꯇꯨ ꯐꯦꯁ ꯇꯧꯈꯗꯕ ꯑꯗꯨ ꯒꯨꯒꯜ ꯃꯤꯠꯀꯤ ꯊ꯭ꯔꯨꯗ ꯇꯧꯈ꯭ꯔꯦ ꯑꯃꯗꯤ ꯒꯨꯒꯜ ꯃꯤꯠ ꯍꯥꯏꯕꯁꯤꯗꯤ ꯃꯤꯑꯣꯏ ꯆꯥꯃꯗꯒꯤ ꯍꯦꯟꯅ ꯄꯥꯔꯇꯤꯁꯤꯄꯦꯠ ꯇꯧꯕ ꯌꯥꯗꯦ ꯑꯗꯨꯅ ꯑꯩꯈꯣꯏꯅ ꯑꯆꯧꯕ ꯃꯤꯠꯇꯤꯡꯒꯨꯝꯕ ꯑꯃ ꯇꯧꯒꯦ ꯍꯥꯏꯕ ꯇꯥꯔꯒꯗꯤ ꯃꯁꯤ ꯑꯩꯈꯣꯏꯅ ꯑꯣꯟꯂꯥꯏꯟꯒꯤ ꯈꯨꯊꯥꯡꯗ ꯇꯧꯕꯗ ꯌꯥꯝꯅ ꯗꯤꯁꯇ꯭ꯔꯕꯦꯟꯁ ꯑꯀꯥꯏ ꯍꯥꯏꯕꯗꯤ ꯅꯨꯉꯥꯏꯇꯕ ꯑꯩꯈꯣꯏꯅ ꯑꯣꯏ ꯑꯃꯗꯤ ꯃꯁꯤꯅ ꯏꯟꯇꯔꯦꯛꯁꯟ ꯑꯃꯗꯤ ꯑꯣꯗꯤꯌꯦꯟꯁꯇ ꯌꯥꯝꯅ ꯃꯉꯣꯟꯗ ꯀꯟꯁꯤꯁꯂꯤ ꯍꯥꯏꯗꯤ ꯊꯋꯥꯏ ꯄꯨꯛꯅꯤꯡ ꯆꯪꯅ ꯇꯥꯗꯕ ꯑꯃꯗꯤ ꯌꯥꯎꯏ